ꯄꯥꯝꯃꯤ ꯇꯨꯔꯤꯖꯝ ꯂꯥꯛꯄꯁꯤꯡꯒ ꯑꯩꯒ ꯏꯟꯇꯔꯦꯛ ꯇꯧꯕ ꯄꯥꯝꯏ ꯑꯗꯨꯒ ꯑꯩ ꯃꯈꯣꯏ ꯇꯨꯔꯤꯁ ꯂꯥꯛꯄꯁꯤꯡꯒ ꯑꯩꯒ ꯏꯟꯇꯔꯦꯛ ꯇꯧꯕ ꯃꯇꯝꯗ ꯑꯩꯒꯤ ꯅꯣꯂꯦꯖ ꯑꯁꯨꯛꯀꯤ ꯃꯇꯤꯛ ꯀꯥꯟꯅꯩ ꯃꯈꯣꯏ ꯂꯥꯛꯄ ꯃꯇꯝꯗ ꯑꯩꯒꯤ ꯑꯩꯅ ꯈꯪꯂꯝꯗꯕ ꯀꯌꯥ ꯑꯃ ꯃꯈꯣꯏꯗꯒꯤ ꯑꯩꯅ ꯅꯣꯂꯦꯖ ꯑꯣꯏꯅ ꯂꯧꯁꯤꯟꯕ ꯉꯝꯏ ꯑꯗꯒꯤ ꯃꯈꯣꯏꯗ ꯑꯩꯅ ꯈꯪꯂꯝꯗꯕ ꯑꯩꯅ ꯇꯧꯕ ꯉꯝꯂꯝꯗꯕ ꯀꯌꯥ ꯑꯃ ꯃꯈꯣꯏꯅ ꯑꯩꯉꯣꯟꯗ ꯇꯥꯛꯂꯛꯄꯗꯒꯤ ꯑꯩꯅ ꯑꯩꯒꯤ ꯇꯧꯔꯝꯗꯕ ꯖꯣꯕ ꯀꯌꯥ ꯍꯥꯏꯕꯗꯤ ꯑꯩꯒꯤ ꯄ꯭ꯔꯥꯏꯕꯦꯠ ꯕꯤꯖꯤꯅꯦꯁ ꯅꯧꯅꯤꯡꯂꯛꯄꯒꯤ ꯑꯄꯥꯝꯕ ꯂꯥꯛꯏ ꯃꯈꯣꯏꯁꯤꯡꯅ ꯑꯩꯉꯣꯟꯗ ꯇꯥꯛꯄꯤꯕ ꯅꯣꯂꯦꯖ ꯀꯌꯥ ꯑꯃ ꯂꯥꯛꯄꯗꯒꯤ ꯃꯁꯤꯅ ꯇꯨꯔꯤꯖꯝꯁꯤꯡꯒ ꯂꯥꯛꯄ ꯃꯇꯝꯗ ꯏꯟꯇꯔꯦꯛ ꯇꯧꯕꯒꯤ ꯀꯥꯟꯅꯕ ꯑꯁꯤ ꯑꯁꯨꯛꯀꯤ ꯀꯥꯟꯅꯩ ꯑꯗꯨꯅ ꯑꯩꯈꯣꯏꯅ ꯏꯅꯇꯔꯦꯛ ꯇꯧꯕ ꯑꯁꯤ ꯀꯥꯟꯅꯗꯕꯅꯦꯅ ꯈꯜꯂꯣꯏꯗꯕꯅꯤ ꯏꯟꯇꯔꯦꯛ ꯇꯧꯕ ꯇꯨꯔꯤꯖꯝꯁꯤꯡꯒ ꯂꯥꯛꯄ ꯃꯇꯝꯗ ꯇꯧꯒꯗꯕꯅꯤ ꯑꯗꯣ ꯑꯩꯈꯣꯏꯅ ꯃꯈꯣꯏ ꯂꯥꯛꯄ ꯃꯇꯝꯗ ꯃꯈꯣꯏꯗꯒꯤ ꯅꯣꯂꯦꯖ ꯀꯌꯥ ꯑꯃ ꯇꯥꯟꯁꯤꯜꯍꯧꯕ ꯌꯥꯏ ꯁꯝꯅ ꯍꯥꯏꯔꯕꯗ ꯃꯈꯣꯏꯅ ꯂꯥꯛꯂꯤꯕ ꯑꯗꯨ ꯑꯌꯥꯝꯕꯅ ꯐꯣꯔꯦꯟꯅꯔ ꯑꯣꯏꯒꯦꯔ ꯀꯔꯤ ꯑꯣꯏꯒꯦꯔ ꯂꯥꯛꯄ ꯃꯇꯝꯗ ꯃꯈꯣꯏꯅ ꯑꯩꯅ ꯈꯪꯗꯕ ꯀꯌꯥ ꯑꯃ ꯁꯝꯅ ꯍꯥꯏꯔꯕꯗ ꯏꯪꯂꯤꯁ ꯂꯦꯡꯒꯣꯏꯁꯇ ꯑꯩ ꯁꯣꯜꯂꯝꯃꯦ ꯍꯥꯏꯔꯒꯁꯨ ꯃꯈꯣꯏꯒ ꯋꯥꯔꯤ ꯁꯥꯟꯅꯕ ꯃꯇꯝꯗ ꯑꯩ ꯈꯖꯤꯛꯇꯪ ꯑꯣꯏꯔꯕꯁꯨ ꯏꯪꯂꯤꯁꯀꯤ ꯂꯦꯡꯒꯣꯏꯁꯇ ꯈꯖꯤꯛꯇꯪ ꯏꯝꯄ꯭ꯔꯨꯕ ꯑꯣꯏꯕ ꯃꯁꯤꯁꯨ ꯀꯥꯟꯅꯕ ꯑꯃꯅꯤ ꯍꯥꯏꯅ ꯈꯜꯂꯤ